ꯑꯩꯅ ꯃꯦꯟ ꯃꯦꯇꯔꯁꯇꯒꯤ ꯑꯦꯗꯕꯥꯟꯁ ꯍꯤꯌꯥꯔ ꯔꯣꯟ ꯑꯣꯏꯜ ꯑꯃ ꯂꯩꯖꯩ ꯍꯥꯏꯔꯤꯕ ꯑꯣꯏꯜ ꯑꯗꯨ ꯑꯩꯅ ꯁꯤꯖꯤꯟꯅꯕ ꯃꯇꯝꯗ ꯑꯁꯨꯛꯀꯤ ꯃꯇꯤꯛ ꯑꯩꯉꯣꯟꯗ ꯀꯥꯟꯅꯕ ꯐꯪꯉꯤ ꯌꯥꯝꯅ ꯅꯨꯡꯉꯥꯏꯖꯩ